ꯍꯜꯂꯣ ꯍꯣꯏ ꯃꯥꯟꯅꯦ ꯀꯔꯤ ꯀꯅꯥ ꯑꯣꯏꯕꯤꯔꯕ꯭ꯔꯣ ꯍꯣꯏ ꯅꯨꯡꯉꯥꯏꯔꯤꯌꯦ ꯅꯪ ꯀꯅꯥꯅꯣ ꯑꯣ

ꯊꯨꯅ ꯉꯥꯡꯉꯣ ꯌꯥꯗ꯭ꯔꯦ ꯑꯩꯒꯤꯗꯤ ꯀꯣꯜ ꯂꯥꯛꯑꯦ ꯃꯤ ꯏꯁꯇꯨꯗꯦꯟꯒꯤ ꯃꯃꯥ ꯃꯄꯥ ꯀꯣꯜ ꯂꯥꯛꯑꯦ ꯑꯗꯨ ꯊꯨꯝ ꯊꯣꯛꯄ ꯃꯐꯝꯗ ꯆꯠꯁꯦ ꯍꯥꯏꯕ꯭ꯔꯥ ꯍꯣꯏ ꯂꯥꯛꯑꯣ ꯆꯠꯁꯦ ꯌꯥꯏꯌꯦ

ꯍꯣꯏ ꯂꯥꯛꯑꯣ ꯆꯠꯁꯦ ꯍꯧꯖꯤꯛ ꯀꯥꯟꯗꯤ ꯑꯁ ꯕꯤ ꯄꯤꯒꯨꯝꯕꯒꯤꯁꯨ ꯑꯗꯨꯒꯨꯝꯕ ꯊꯨꯝ ꯆꯥꯕꯅ ꯐꯩꯌꯦ ꯗꯥꯏꯕꯦꯇꯤꯁ ꯒꯨꯝꯕꯒꯤꯁꯨ ꯑꯗꯨꯒꯤ ꯊꯨꯝꯅ ꯐꯩꯌꯦ ꯎꯝ ꯍꯣꯏ ꯀꯦꯃꯤꯀꯦꯜꯒꯨꯝꯕ ꯌꯥꯝꯃꯟꯕꯒꯤ ꯁꯤꯗꯤ ꯅꯥꯒꯅꯤ ꯎꯝ ꯑꯗꯨ ꯄꯨꯡ ꯇꯥꯔꯕ꯭ꯔꯥ ꯎꯝ ꯑꯗꯨ ꯀꯅꯥ ꯀꯅꯥ ꯆꯠꯁꯦ ꯍꯥꯏꯕ꯭ꯔꯣ

ꯍꯣꯏ ꯀꯩꯗꯧꯉꯩ ꯆꯠꯁꯤꯔꯥ ꯑꯗꯨꯗꯤ ꯍꯣꯏ ꯂꯥꯛꯑꯦ ꯍꯣꯏ ꯑꯗꯨꯗꯤ ꯃꯅꯨꯡꯁꯦ ꯆꯠꯂꯁꯦ ꯍꯣꯏ ꯑꯗꯨ ꯈꯔ ꯍꯧꯖꯤꯛ ꯀꯥꯟꯗꯤ ꯏꯔꯥꯡ ꯐꯠꯇꯕꯒꯤ ꯈꯔ ꯉꯟꯅ ꯆꯠꯁꯦꯀꯣ ꯎꯝ ꯑꯩꯒꯤꯗ ꯃꯇꯝ ꯇꯥꯒꯦ ꯇꯧꯔꯦ ꯃꯤꯅꯤꯠ ꯈꯔ ꯋꯥꯠꯂꯤꯌꯦ ꯍꯣꯏ ꯍꯣꯏ ꯑꯗꯨꯗꯤ ꯑꯗꯨꯃꯥꯏꯅ ꯇꯧꯔꯁꯤꯀꯣ